ꯑꯩꯅ ꯈ꯭ꯋꯥꯏꯗꯒꯤ ꯄꯥꯝꯖꯕ ꯂꯥꯏꯔꯤꯛ ꯑꯗꯨꯒꯤ ꯃꯃꯤꯡ ꯍꯥꯏꯔꯒꯗꯤ ꯊꯛꯁꯤ ꯈꯥꯁꯤ ꯍꯥꯏꯅ ꯂꯥꯏꯔꯤꯛ ꯑꯃ ꯂꯩꯑꯦ ꯁꯣꯔꯣꯖꯅꯤꯅ ꯏꯕꯅꯦ ꯂꯥꯏꯔꯤꯛ ꯑꯁꯤ ꯋꯥꯔꯤꯒꯤ ꯂꯥꯏꯔꯤꯛ ꯑꯗꯨꯝ ꯑꯣꯏꯔꯦ ꯍꯣꯏ ꯂꯥꯏꯔꯤꯛ ꯑꯗꯨ ꯋꯥꯔꯤꯒꯤ ꯂꯥꯏꯔꯤꯛ ꯍꯥꯏꯕ ꯇꯥꯔꯦ ꯃꯁꯤ ꯄꯥꯕꯗꯒꯤ ꯑꯩꯉꯣꯟꯗ ꯀꯥꯟꯅꯕ ꯃꯌꯥꯝꯗꯣ ꯃꯌꯥꯝꯗꯣ ꯂꯤꯕꯤꯌꯨ ꯍꯥꯏꯔꯒꯗꯤ ꯑꯩ ꯑꯗꯨꯝ ꯂꯤꯖꯔꯛꯑꯒꯦ ꯐꯖꯅ ꯃꯈꯥꯇꯥꯅ ꯀꯣ ꯁꯤ ꯂꯥꯏꯔꯤꯛꯁꯦ ꯊꯛꯁꯤ ꯈꯥꯁꯤ ꯍꯥꯏꯅ ꯃꯤꯡꯊꯣꯜꯂꯤꯁꯦ ꯆꯞ ꯆꯥꯏꯑꯦꯕ ꯂꯥꯏꯔꯤꯛꯁꯦ ꯄꯥꯔꯨꯕ ꯃꯇꯝꯗ ꯈꯪꯉꯦꯕ ꯃꯌꯥꯝꯁꯨ ꯑꯗꯨꯝ ꯄꯥꯕꯤꯌꯨꯀꯣ ꯑꯩꯅ ꯂꯤꯔ ꯃꯇꯨꯡꯗ ꯑꯗꯨꯒ ꯊꯛꯁꯤ ꯈꯥꯁꯤ ꯍꯥꯏꯗꯅ ꯊꯣꯜꯂꯤꯕꯁꯦ ꯃꯃꯤꯡꯁꯤ ꯆꯞ ꯆꯥꯏ ꯍꯥꯏꯔꯒꯗꯤ ꯂꯥꯏꯔꯤꯛꯁꯤꯗ ꯌꯥꯎꯔꯝꯃꯤꯕ ꯃꯌꯥꯝꯁꯦ ꯁꯤꯗ ꯐꯖꯅ ꯃꯊꯛꯅ ꯃꯊꯛ ꯊꯪꯕꯗ ꯍꯥꯏꯒꯗꯕ ꯁꯤꯖꯤꯟꯅꯒꯗꯕ ꯊꯧꯒꯜꯂꯣꯟ ꯕ꯭ꯌꯥꯕꯍꯥꯔ ꯃꯈꯥ ꯊꯪꯕꯗ ꯁꯤꯖꯤꯟꯅꯒꯗꯕ ꯊꯧꯒꯜꯂꯣꯟ ꯕ꯭ꯌꯥꯕꯍꯥꯔ ꯌꯥꯝꯅ ꯌꯥꯎꯔꯝꯃꯦ ꯃꯆꯥ ꯈꯥꯏꯅ ꯁꯨꯒꯥꯏꯅ ꯏꯔꯝꯃꯦ ꯂꯥꯏꯔꯤꯛꯁꯤꯗ ꯑꯍꯟꯅ ꯍꯦꯛꯇ ꯑꯉꯥꯡꯗ ꯃꯈꯥ ꯇꯥꯕꯗ ꯍꯦꯛꯇ ꯉꯥꯡꯕꯤꯒꯗꯃꯤ ꯆꯩꯕꯤꯒꯗꯃꯤ ꯍꯥꯏꯅꯁꯨ ꯍꯦꯛꯇ ꯂꯩꯔꯝꯗꯦ ꯂꯥꯏꯔꯤꯛꯁꯤꯗ ꯌꯥꯝꯅ ꯏꯔꯝꯃꯦ ꯃꯈꯥ ꯇꯥꯕꯅꯁꯨ ꯃꯊꯛꯇ ꯑꯣꯟꯈꯠꯂꯒ ꯍꯪꯒꯠꯂ ꯉꯥꯡꯒꯗꯃꯤ ꯍꯥꯏꯅꯁꯨ ꯏꯔꯝꯗꯦ ꯃꯊꯛ ꯃꯈꯥ ꯊꯛꯁꯤ ꯈꯥꯁꯤ ꯍꯥꯏꯕꯁꯦ ꯆꯞ ꯆꯥꯅ ꯁꯤꯖꯤꯟꯅꯧ ꯃꯈꯥꯗꯁꯨ ꯃꯊꯛꯅ ꯉꯥꯡꯕ ꯌꯥꯕ ꯃꯈꯥꯅꯁꯨ ꯃꯊꯛꯇ ꯑꯣꯟꯈꯠꯂꯒ ꯉꯥꯡꯕ ꯌꯥꯕ ꯌꯥꯝꯅ ꯂꯩꯔꯝꯃꯦ ꯂꯥꯏꯔꯤꯛꯁꯤꯗ ꯌꯥꯝ ꯌꯥꯎꯔꯝꯃꯦ ꯃꯆꯥ ꯈꯥꯏꯅ ꯈꯥꯏꯅ ꯏꯔꯝꯃꯦ ꯂꯥꯏꯔꯤꯛꯁꯦ ꯁꯤ ꯄꯥꯕꯗꯒꯤ ꯑꯩꯅ ꯇꯝꯖꯈꯤꯕ ꯍꯥꯏꯔꯒꯗꯤ ꯑꯩꯒꯤ ꯃꯈꯥ ꯇꯥꯕ ꯏꯅꯥꯎ ꯅꯨꯄꯤ ꯍꯥꯏꯇꯥꯔꯦ ꯏꯅꯥꯎ ꯅꯨꯄꯤꯁꯤꯗ ꯂꯥꯏꯔꯤꯛꯁꯦ ꯄꯥꯕꯗꯒꯤ ꯁꯤꯖꯤꯟꯅꯔꯛꯄ ꯍꯥꯏꯕꯗꯤ ꯋꯥꯔꯤ ꯑꯣꯏꯅ ꯑꯗꯨꯝ ꯁꯝꯖꯤꯟꯅꯔꯛꯑꯒꯦ ꯑꯩꯅ ꯏꯅꯥꯎ ꯅꯨꯄꯤꯁꯦ ꯌꯥꯝ ꯊꯤ ꯊꯤꯅ ꯇꯧꯕꯒꯤ ꯃꯑꯣꯡꯗ ꯍꯥꯏꯕꯗꯤ ꯀꯩꯅꯣꯝ ꯇꯧꯔꯁꯨ ꯁꯦꯠ ꯊꯥꯕ ꯀꯩꯅꯣꯝ ꯇꯧꯔꯁꯨ ꯍꯦꯛ ꯉꯥꯡꯊꯠꯄ ꯑꯗꯨꯃꯥꯏꯅ ꯗꯨꯝ ꯇꯧꯔꯝꯃꯦꯕ ꯑꯩꯁꯨ ꯃꯃꯥꯡꯗ ꯗꯣ ꯂꯥꯏꯔꯤꯛꯁꯦ ꯄꯥꯈꯤꯕꯗꯒꯤꯗꯤ ꯑꯩ ꯀꯩꯁꯨ ꯇꯧꯈꯤꯗ꯭ꯔꯦ ꯑꯗꯨꯝꯕ ꯊꯕꯛ ꯃꯌꯥꯝꯗꯣ ꯀꯩꯅꯣ ꯍꯥꯏꯕꯗ ꯃꯈꯥ ꯇꯥꯕꯁꯤꯗꯁꯨ ꯑꯩꯈꯣꯏꯅ ꯁꯨꯃꯥꯏꯅ ꯍꯦꯛꯇ ꯇꯣꯞ ꯇꯥ ꯇꯣꯞ ꯇꯥ ꯇꯧꯕ ꯌꯥꯗꯦꯀꯣ ꯃꯈꯥ ꯇꯥꯕꯁꯤꯁꯨ ꯑꯩꯈꯣꯏꯅ ꯐꯔꯒꯗꯤ ꯃꯣꯏ ꯐꯗꯣꯏꯅꯤ ꯑꯩꯈꯣꯏꯅ ꯁꯤꯖꯤꯟꯅꯔꯤꯕ ꯋꯉꯥꯡ ꯁꯉꯥꯡꯁꯦ ꯃꯣꯏꯅꯁꯨ ꯃꯈꯥ ꯇꯥꯕꯗ ꯑꯃꯨꯛ ꯁꯤꯖꯟꯅꯕꯤꯈꯤꯗꯣꯏꯅꯤ ꯈꯜꯂꯒ ꯑꯩꯅ ꯌꯥꯝ ꯐꯖꯅ ꯏꯅꯥꯎ ꯅꯨꯄꯤꯁꯦ ꯂꯣꯏꯅꯈꯤꯑꯕ ꯁꯤ ꯋꯥꯔꯤꯁꯦ ꯄꯥꯕꯗꯒꯤ ꯍꯥꯏꯕꯗꯤ ꯋꯥꯔꯤꯁꯤꯗ ꯌꯥꯎꯔꯝꯃꯦ ꯁꯨꯃꯥꯏ ꯌꯥꯎꯔꯝꯃꯦ ꯍꯥꯏꯕꯗꯤ ꯃꯈꯥ ꯇꯥꯕꯗꯁꯨ ꯑꯈꯣꯏꯅ ꯍꯥꯏꯅꯤꯡꯕ ꯂꯩꯔꯒꯁꯨ ꯆꯩꯅꯤꯡꯕ ꯂꯩꯔꯒꯁꯨ ꯐꯠꯇꯕ ꯃꯅꯥ ꯇꯧꯔꯝꯃꯒꯁꯨ ꯌꯥꯝꯅ ꯏꯪꯅ ꯇꯞꯅ ꯆꯩꯕꯤꯌꯨ ꯐꯖꯅ ꯍꯥꯏꯕꯤꯌꯨ ꯌꯥꯝ ꯍꯔꯥꯎꯍꯜꯂꯒ ꯊꯦꯝꯃꯒ ꯉꯥꯡꯕꯤꯌꯨ ꯆꯩꯕꯤꯌꯨ ꯍꯥꯏꯅ ꯌꯥꯝ ꯅꯥꯟꯅ ꯏꯔꯝꯃꯦꯕ ꯋꯥꯔꯤꯁꯤꯗꯀꯣ ꯑꯗꯨꯃꯥꯏꯅ ꯇꯧꯔꯒ ꯑꯩꯅ ꯏꯅꯥꯎ ꯅꯨꯄꯤꯁꯤꯗ ꯆꯦꯠ ꯆꯥ ꯆꯦꯠ ꯆꯥ ꯊꯥꯕ ꯆꯩꯕ ꯈꯣꯠꯄꯁꯤ ꯇꯧꯗꯕꯤꯗ ꯌꯥꯝꯅ ꯏꯪ ꯇꯞꯅ ꯃꯉꯣꯟꯗ ꯑꯩꯅ ꯉꯥꯡꯕꯤꯔꯦꯕ ꯊꯦꯝꯃ ꯊꯦꯝꯃꯒ ꯁꯤꯖꯤꯟꯅꯔꯦ ꯃꯥꯁꯦ ꯁꯤ ꯇꯧꯕꯁꯤꯅ ꯁꯨꯃꯥꯏꯅ ꯇꯧꯔ ꯐꯠꯇꯕꯅꯤ ꯁꯤꯅ ꯐꯠꯇꯕ ꯑꯣꯏꯍꯜꯂꯛꯄꯅꯤ ꯃꯇꯨꯡꯗ ꯁꯨꯃꯥꯏꯅ ꯇꯧꯅꯨ ꯈꯣꯠꯅꯨ ꯀꯥꯏꯅ ꯊꯦꯝ ꯊꯦꯝꯃꯒ ꯑꯩꯅ ꯁꯤꯖꯤꯟꯅꯔꯛꯄꯗꯩ ꯃꯥꯁꯨ ꯑꯐꯕ ꯑꯣꯏꯔꯦ ꯑꯩꯁꯨ ꯑꯗꯨꯝ ꯋꯥ ꯉꯥꯡꯕꯗ ꯐꯖꯕ ꯍꯥꯏꯕꯗꯣ ꯑꯣꯏꯔꯦ ꯌꯥꯝꯅ ꯑꯀꯟ ꯑꯔꯤꯡ ꯁꯤꯡꯅꯔꯒ ꯉꯥꯡꯕ ꯅꯨꯄꯤ ꯑꯗꯣ ꯑꯣꯏꯈꯤꯗ꯭ꯔꯦꯕ ꯑꯩꯁꯨ ꯋꯥꯔꯤꯁꯦ ꯄꯥꯕꯗꯒꯤ ꯑꯗꯨꯝ ꯁꯤꯅꯦ ꯑꯩꯅ ꯂꯥꯏꯔꯤꯛꯁꯤꯗꯒꯤ ꯇꯝꯖꯔꯛꯄ ꯍꯥꯏꯔꯒꯗꯤ ꯃꯌꯥꯝꯁꯨ ꯑꯗꯨꯝ ꯄꯥꯕꯤꯌꯣꯕ ꯑꯗꯨꯃꯥꯏꯅ ꯇꯧꯔꯒ ꯏꯅꯥꯎ ꯅꯨꯄꯤꯗꯨꯅꯁꯨ ꯑꯩꯉꯣꯟꯗ ꯌꯥꯝꯅ ꯕ꯭ꯌꯥꯕꯍꯥꯔ ꯂꯩꯅ ꯊꯛꯁꯤ ꯈꯪꯅ ꯊꯛꯁꯤ ꯃꯊꯛ ꯈꯪꯅ ꯆꯠꯂꯦ ꯑꯩꯅꯁꯨ ꯈꯥꯁꯤ ꯈꯪꯅ ꯆꯠꯂꯦ ꯂꯥꯏꯔꯤꯛꯁꯦ ꯄꯥꯔꯨꯕꯗꯒꯤ ꯑꯗꯨꯃꯥꯏꯅ ꯇꯧꯔꯒ ꯑꯗꯨꯝ ꯂꯥꯏꯔꯤꯁꯤꯗꯒꯤ ꯑꯩꯈꯣꯏꯅ ꯇꯝꯃꯦ ꯂꯥꯏꯔꯤꯛꯁꯤꯗ ꯐꯖꯅ ꯏꯔꯝꯃꯦ ꯃꯊꯛꯇꯅ ꯁꯤ ꯍꯥꯏꯒꯗꯕꯅꯤ ꯃꯈꯥꯗꯅ ꯁꯤ ꯍꯥꯏꯒꯗꯕꯅꯤ ꯍꯥꯏꯕ ꯌꯥꯕ ꯌꯥꯗꯕ ꯇꯧꯕ ꯌꯥꯕ ꯌꯥꯗꯕ ꯂꯣꯏꯅ ꯏꯔꯝꯃꯦ ꯋꯥꯔꯤꯁꯤꯗ ꯑꯗꯨꯃꯥꯏꯅ ꯇꯧꯔꯒ ꯑꯩꯅ ꯁꯨꯃꯥꯏꯅ ꯇꯝꯈꯤ ꯑꯗꯨꯒ ꯑꯗꯨꯃꯥꯏꯅ ꯑꯩ ꯏꯅꯥꯎꯄꯤꯁꯤꯒ ꯑꯩꯈꯣꯏꯅꯤ ꯌꯥꯝꯅ ꯅꯨꯡꯁꯤ ꯆꯥꯟꯅꯅ ꯂꯣꯏꯅꯩꯌꯦ ꯍꯧꯖꯤꯛ ꯊꯛꯁꯤ ꯈꯥꯁꯤ ꯈꯪꯅ ꯂꯣꯏꯅꯔꯦ ꯑꯩꯈꯣꯏꯅꯤ ꯍꯧꯖꯤꯛ